ꯑꯩꯈꯣꯏ ꯃꯩꯇꯩꯒꯤ ꯆꯥꯛꯆꯥ ꯌꯨꯊꯛꯇ ꯇꯠꯅ ꯊꯥꯅꯕ ꯌꯥꯗ꯭ꯔꯕ ꯏꯔꯣꯟꯕ ꯁꯤꯡꯖꯨ ꯃꯣꯔꯣꯛ ꯃꯦꯠꯄ ꯎꯠꯇꯤ ꯆꯒꯦꯝ ꯑꯁꯤꯒꯨꯝꯕ ꯃꯈꯜꯒꯤ ꯊꯣꯡꯕ ꯊꯥꯛꯄꯒꯤ ꯑꯈꯪ ꯑꯍꯩꯅ ꯇꯥꯛꯄꯤ ꯇꯝꯕꯤꯕꯒꯤ ꯀꯔꯤꯒꯨꯝꯕ ꯃꯐꯝ ꯑꯃꯇꯪ ꯁꯦꯝꯕꯤꯔꯒꯗꯤ ꯑꯩ ꯌꯥꯝꯅ ꯅꯨꯡꯉꯥꯏꯖꯒꯅꯤ